ꯍꯜꯂꯣ ꯃꯥꯅꯦ ꯃꯥꯅꯦ ꯑꯩꯅꯦ

ꯑꯁ ꯑꯗꯨꯝ ꯍꯟꯅꯩꯗꯨꯃꯥꯏꯅ ꯑꯗꯨꯝ ꯄꯪꯂꯩ ꯂꯩꯔꯤ ꯍꯥꯏꯇꯥꯔꯦ ꯄꯣꯠ ꯆꯩ ꯈꯔ ꯊꯥꯕ ꯈꯣꯠꯄ ꯇꯧꯔꯒ ꯑꯥ ꯍꯟꯗꯛꯇꯤ ꯑꯗꯨ ꯊꯥꯕꯨꯗꯤ ꯊꯥꯏ ꯑꯗꯣ ꯍꯥꯟꯅꯗꯧꯅ ꯐꯖꯅ ꯍꯧ ꯈꯣꯠꯄ ꯇꯧꯕꯗꯨꯗꯤ ꯊꯣꯏꯅ ꯇꯧꯗꯦ ꯑꯗꯨꯑꯣꯏꯇꯥꯁꯨ ꯑꯗꯨꯝ ꯃꯃꯥꯡꯒꯤ ꯑꯗꯨꯃꯥꯏꯅ ꯇꯧꯗ꯭ꯔꯒꯁꯨ ꯑꯗꯨꯝ ꯍꯥꯏꯗꯤ ꯑꯗꯨꯝ ꯐꯖꯅꯗꯤ ꯊꯥꯗꯤ ꯊꯥꯔꯤ ꯑꯥ ꯑꯥ ꯍꯣꯏ ꯍꯣꯏ ꯍꯣꯏ ꯍꯣꯏ ꯑꯗꯣ ꯊꯥꯏ ꯍꯧꯖꯤꯛ ꯌꯦꯡꯉꯣ ꯍꯧꯖꯤꯛꯁꯤ ꯍꯪꯒꯥꯝ ꯊꯥꯏ ꯀꯣꯕꯤ ꯊꯥꯏ ꯑꯗꯒꯤ ꯍꯋꯥꯏꯊ꯭ꯔꯥꯛ ꯍꯋꯥꯏ ꯃꯨꯕꯤ ꯑꯗꯩꯗꯤ ꯑꯗꯨꯝ ꯆꯤꯡꯕ ꯑꯗꯩ ꯑꯂꯨꯒꯥ ꯑꯗꯨꯝ ꯈꯔ ꯊꯥꯔꯤ ꯍꯥꯏꯇꯥꯔꯦ ꯑꯗꯩ ꯕ꯭ꯔꯣꯀꯣꯂꯤꯒꯨꯝꯕꯁꯨ ꯊꯥꯔꯤ ꯀꯣꯕꯤ ꯂꯩꯁꯨ ꯍꯣꯏ ꯍꯣꯏ ꯑꯩꯁꯨ ꯑꯗꯨ ꯍꯥꯏꯒꯦꯗꯤ ꯈꯜꯂꯝꯕꯅꯤ ꯍꯥꯏꯗꯤ ꯅꯪꯅ ꯍꯥꯟꯅ ꯇꯧꯔꯝꯕꯅꯤ ꯅꯪꯁꯨ ꯆꯠꯊꯣꯛꯑꯕꯅꯤꯅ ꯄꯣꯠꯇꯣ ꯍꯥꯏꯗꯤ ꯍꯥꯟꯅ ꯂꯩꯕꯗꯣ ꯑꯗꯨꯝ ꯇꯧꯁꯤꯟꯒꯦꯅ ꯍꯥꯏꯒꯦ ꯇꯧꯔꯝꯕꯅꯤ ꯑꯗꯨ ꯐꯣꯟ ꯅꯝꯕꯔꯗꯨꯁꯨ ꯑꯩꯉꯣꯟꯗꯁꯨ ꯁꯦꯞ ꯇꯧꯗꯕ ꯍꯥꯏꯗꯣꯏꯔ ꯌꯥꯎꯔꯝꯗꯦꯕ ꯑꯗꯨꯅ ꯑꯩ ꯐꯣꯟ ꯌꯥꯒꯤꯗꯕꯒꯤ ꯃꯔꯛꯇ ꯁꯤꯟꯕ ꯑꯗꯨꯒꯤ ꯎꯝ ꯍꯣꯏ ꯍꯣꯏ ꯍꯣꯏ ꯍꯣꯏ ꯃꯊꯪ ꯅꯪ ꯂꯥꯛꯑꯀꯥꯟꯗ ꯊꯥꯕꯅꯤ ꯑꯗꯨꯝ ꯊꯣꯛ ꯏꯁꯪ ꯁꯪꯍꯜꯂꯝꯃꯗꯧꯅꯤ ꯀꯩꯅꯣ

ꯍꯣꯏ ꯍꯣꯏ ꯑꯁ ꯊꯕꯛ ꯏꯪꯈꯥꯡ ꯍꯥꯏꯁꯦ ꯑꯗꯨꯝ ꯃꯅꯥ ꯃꯁꯤꯡ ꯁꯦꯟꯅꯕ ꯏꯁꯤꯡ ꯆꯥꯏꯕ ꯑꯗꯒꯤ ꯃꯈꯣꯡ ꯀꯩꯀꯩ ꯈꯔ ꯁꯣꯝꯕ ꯑꯁꯤꯅ ꯑꯗꯨꯝ ꯊꯕꯛ ꯑꯣꯏꯅ ꯂꯩꯔꯦꯗ ꯑꯪ ꯍꯣꯏ ꯍꯣꯏ ꯎꯝ ꯑꯥ ꯑꯅꯥ ꯑꯌꯦꯛꯇꯤ ꯌꯥꯎꯗꯕ ꯅꯠꯇ꯭ꯔꯣ ꯑꯣ ꯍꯣ ꯑꯩꯈꯣꯏ ꯃꯊꯪ ꯊꯣꯔꯛꯑꯀꯥꯟꯗ ꯑꯃꯨꯛ ꯎꯟꯅꯔꯁꯤ ꯊꯝꯃꯦ ꯊꯝꯃꯦ